ꯑꯩꯅ ꯁ꯭ꯀꯨꯞ ꯀꯣꯂꯦꯖꯇ ꯄ꯭ꯔꯣꯖꯦꯛ ꯑꯃ ꯇꯧꯈꯤꯕꯗ ꯑꯩꯅ ꯃꯦꯗꯤꯁꯤꯟ ꯄ꯭ꯂꯥꯟ ꯂꯥꯡꯊ꯭ꯔꯩ ꯍꯥꯏꯕꯁꯦ ꯑꯩꯈꯣꯏ ꯃꯅꯤꯄꯨꯔꯗ ꯐꯪꯕ ꯃꯦꯗꯤꯁꯤꯟ ꯄ꯭ꯂꯥꯟꯅꯦꯕ ꯂꯥꯡꯊ꯭ꯔꯩꯁꯦ ꯑꯩꯅ ꯑꯁꯤꯗ ꯄ꯭ꯔꯣꯖꯦꯛ ꯇꯧꯒꯦꯕ ꯂꯥꯡꯊ꯭ꯔꯩ ꯍꯥꯏꯕꯁꯦ ꯁꯤꯒꯤ ꯌꯥꯝꯅ ꯀꯥꯟꯅꯩ ꯍꯥꯏꯕꯗꯤ ꯑꯩꯈꯣꯏꯅ ꯄꯨꯛ ꯁꯥꯎꯒꯠꯂꯛꯄ ꯃꯇꯝꯗ ꯂꯥꯡꯊ꯭ꯔꯩꯁꯦ ꯑꯩꯈꯣꯏꯅ ꯁꯨꯒꯥꯏꯔꯒꯀꯣ ꯃꯍꯤ ꯊꯛꯄ ꯃꯇꯝꯗ ꯑꯩꯈꯣꯏ ꯄꯨꯛ ꯁꯥꯎꯒꯠꯄꯁꯤꯁꯨ ꯐꯩꯑꯕ ꯑꯗꯨꯒ ꯑꯩꯈꯣꯏ ꯃꯩꯇꯩꯒꯤ ꯑꯣꯏꯅꯗꯤ ꯂꯥꯡꯊ꯭ꯔꯩꯁꯦ ꯑꯩꯈꯣꯏꯅ ꯂꯥꯏ ꯇꯤꯟꯒꯤꯗꯀꯣ ꯑꯗꯨꯝ ꯁꯤꯖꯤꯟꯅꯕ ꯄꯣꯠ ꯃꯈꯜ ꯍꯥꯏꯕꯗꯤ ꯄ꯭ꯂꯥꯟ ꯑꯃꯅꯦꯕ